ꯍꯂꯣ ꯍꯣꯏ ꯄꯤꯌꯣꯟꯅꯦ ꯀꯔꯤ ꯇꯧꯔꯦ ꯍꯧꯖꯤꯛ ꯁ꯭ꯀꯨꯜꯗ ꯂꯩꯌꯦ ꯍꯣꯏ ꯅꯪꯗꯤ ꯀꯅꯥ ꯑꯣꯏꯕꯤꯕ꯭ꯔꯥ ꯑꯣ ꯑꯣ ꯍꯣꯏ ꯍꯣꯏ ꯑꯣ ꯍꯥꯏꯌꯨ ꯍꯥꯏꯌꯨ ꯎꯝ ꯍꯣꯏ ꯍꯣꯏ ꯍꯣꯏ ꯍꯣꯏ ꯍꯥꯏꯔꯛꯑꯣ ꯍꯥꯏꯔꯛꯑꯣ ꯇꯥꯏ ꯁꯔ ꯍꯣꯏ ꯍꯣꯏ ꯁꯔ ꯑꯣ ꯍꯣꯏ ꯍꯣꯏ ꯄꯨꯡ ꯀꯌꯥꯗꯅꯣ ꯔꯤꯐ꯭ꯔꯦꯁꯃꯦꯟꯗꯣ ꯄꯨꯡ ꯀꯌꯥꯗꯔꯥ ꯍꯣꯏ ꯍꯣꯏ ꯍꯣꯏ ꯁꯔ ꯍꯣꯏ ꯍꯣꯏ ꯍꯣꯏ ꯇꯧꯕꯤꯒꯦ ꯑꯗꯨꯗꯤ ꯍꯣꯏ ꯑꯗꯨ ꯆꯥ ꯀꯌꯥꯒꯨꯝꯕ ꯁꯦꯝꯒꯦꯔ ꯁꯔ ꯍꯣꯏ ꯍꯣꯏ ꯍꯣꯏ ꯍꯣꯏ ꯑꯗꯨꯗꯤ ꯏꯊꯟꯗ ꯇꯧꯕꯤꯒꯦ ꯊꯝꯈ꯭ꯔꯒꯦ ꯀꯣ ꯍꯣꯏ ꯍꯣꯏ ꯍꯣꯏ ꯊꯝꯃꯦ ꯊꯝꯃꯦ